ꯍꯜꯂꯣ ꯗꯥ ꯀꯃꯥꯏ ꯇꯧꯔꯤꯒꯦ ꯅꯨꯡꯉꯥꯏꯔꯤꯕꯥ ꯅꯨꯡꯉꯥꯏꯔꯤꯌꯦ ꯀꯃꯥꯏ ꯀꯃꯥꯏ ꯇꯧꯔꯤꯒꯦ ꯍꯧꯖꯤꯛꯁꯤꯕꯨ ꯀꯔꯤ ꯍꯥꯏ ꯌꯨꯝꯗ ꯑꯗꯨꯝ ꯂꯩꯕꯤꯕ꯭ꯔꯣ ꯀꯔꯤ ꯀꯔꯤ ꯆꯠꯊꯣꯛ ꯆꯠꯁꯤꯟ ꯇꯧꯔꯤꯒꯦ ꯈꯪꯗꯦ ꯑꯩꯈꯣꯏꯁꯨ ꯌꯨꯝꯗ ꯑꯗꯨꯝ ꯍꯥꯏꯗꯤ ꯃꯅꯤꯄꯨꯔꯒꯤ ꯏꯔꯥꯡꯁꯤꯅ ꯊꯣꯛꯐꯝ ꯆꯠꯐꯝꯁꯨ ꯈꯪꯗ꯭ꯔꯦꯗꯣ ꯑꯗꯨꯅ ꯑꯗꯨꯝ ꯌꯨꯝꯗ ꯑꯗꯨꯝ ꯂꯩ ꯍꯥꯏꯗꯤ ꯀꯔꯤ ꯀꯔꯤ ꯄ꯭ꯂꯥꯟ ꯂꯩꯒꯦ ꯍꯥꯏꯗꯤ ꯊꯦꯡꯅꯗꯕꯁꯨ ꯀꯨꯏꯔꯦ

ꯍꯣꯏ ꯑꯩꯈꯣꯏꯁꯨ ꯍꯥꯏꯗꯤ ꯍꯣꯏ ꯑꯗꯣ ꯀꯔꯤ ꯀꯔꯤ ꯍꯥꯏꯗꯤ ꯊꯕꯛ ꯀꯨꯝꯕ ꯐꯣꯝꯒꯨꯝꯕ ꯊꯥꯕꯃꯛꯇ ꯑꯣꯏꯔꯣ ꯍꯥꯏꯗꯤ ꯍꯥꯏꯗꯤ ꯑꯩꯈꯣꯏꯅ ꯇꯧ ꯌꯥꯕ ꯑꯣꯏꯔꯗꯤ ꯑꯗꯨꯝ ꯅꯪ ꯀꯩꯅꯣ ꯅꯣꯏꯅ ꯑꯗꯨꯝ ꯄꯥꯎ ꯑꯗꯩ ꯑꯗꯨꯝ ꯄꯥꯎ ꯐꯥꯎꯕꯤꯔꯛꯑꯣ ꯍꯣꯏ ꯍꯣꯏ ꯍꯣꯏ ꯍꯣꯏ ꯀꯔꯤ ꯃꯊꯦꯜ ꯆꯥꯔꯒꯦ ꯎꯝ ꯍꯥꯏꯗꯤ ꯌꯨꯝꯗꯤ ꯀꯃꯥꯏ ꯀꯃꯥꯏ ꯇꯧꯔꯤꯒꯦ ꯑꯅꯥ ꯑꯌꯦꯛ ꯎꯝ ꯀꯔꯤ ꯍꯣꯠꯅꯔꯤꯒꯦ ꯑꯍꯟꯁꯤꯡꯗꯤ ꯀꯔꯤ ꯀꯔꯤ ꯐꯤ ꯁꯥꯔꯤꯒꯦ ꯃꯃꯥ ꯍꯣꯏꯗꯤ ꯎꯝ ꯍꯥꯏꯗꯤ ꯑꯗꯨꯝ ꯍꯥꯏꯗꯤ ꯌꯨꯝꯒꯤ ꯑꯗꯨꯝ ꯑꯣꯏꯕꯤꯕ꯭ꯔꯥ ꯅꯠꯇ꯭ꯔꯒ ꯑꯗꯨꯝ ꯍꯥꯏꯗꯤ ꯈꯣꯠꯄ ꯑꯗꯨꯝ ꯇꯧꯕꯤꯕ꯭ꯔꯥ ꯍꯣ ꯑꯗꯨ ꯍꯧꯖꯤꯛꯇꯤ ꯂꯥꯟ ꯃꯇꯝꯅꯤꯅ ꯑꯣ ꯑꯗꯨꯝ ꯐꯖꯅ ꯁꯤꯠꯄ꯭ꯔꯥ ꯍꯣ ꯌꯥꯝ ꯐꯩꯌꯦ ꯑꯗꯣ ꯑꯗꯨꯝ ꯍꯥꯏꯗꯤ ꯑꯗꯨꯝ ꯂꯧꯁꯤꯡꯒꯤꯗꯤ ꯑꯗꯨꯝ ꯍꯥꯏꯗꯤ ꯀꯃꯥꯏ ꯇꯧꯔꯤꯒꯦ ꯍꯧꯖꯤꯛ ꯃꯇꯝꯁꯦ ꯑꯗꯨꯝ ꯂꯧꯁꯤꯡꯗꯤ ꯑꯗꯨꯝ ꯍꯥꯏꯗꯤ ꯎꯝ ꯑꯣ ꯑꯣ ꯌꯥꯝ ꯐꯩꯌꯦ ꯍꯥꯏꯗꯤ ꯍꯧꯖꯤꯛ ꯃꯇꯝꯗ ꯂꯧ ꯅꯨꯡ ꯈꯔ ꯂꯣꯛꯄ ꯈꯣꯠꯄ ꯏꯁꯥꯒꯤ ꯍꯥꯏꯗꯤ ꯐꯧ ꯅꯨꯡ ꯈꯔ ꯊꯝꯍꯧꯔꯕꯅꯤꯅ ꯍꯥꯏꯗꯤ ꯂꯥꯟꯅꯨꯡ ꯇꯧꯕꯅꯤꯅ ꯒ꯭ꯌꯥꯟ ꯇꯥꯗꯦꯗꯅ ꯑꯗꯣ ꯀꯔꯤ ꯃꯃꯥ ꯈꯣꯏ ꯐꯤ ꯁꯥꯕꯗꯣ ꯑꯗꯨꯝ ꯌꯥꯎꯕ꯭ꯔꯣ ꯀꯃꯥꯏ ꯇꯧꯒꯦ ꯐꯤꯅꯨꯡ ꯑꯗꯨꯝ ꯁꯥꯕꯗꯨ ꯑꯗꯨꯝ ꯅꯪꯁꯨ ꯑꯗꯨꯝ ꯃꯇꯦꯡ ꯌꯥꯎꯁꯤꯟꯕ꯭ꯔꯕ ꯎꯝ ꯍꯣꯏ ꯍꯣꯏ ꯑꯗꯨꯗꯤ ꯌꯥꯝ ꯅꯨꯡꯉꯥꯏꯔꯦ ꯚꯥꯏ ꯑꯗꯨꯗꯤ ꯃꯇꯨꯡꯗ ꯑꯃꯨꯛ ꯇꯧꯔꯛꯑꯒꯦꯀꯣ ꯍꯣꯏ ꯊꯝꯃꯦ ꯊꯝꯃꯦ